ꯑꯍꯥꯟꯕꯗ ꯇ꯭ꯋꯦꯟꯇꯤ ꯊ꯭ꯔꯤ ꯖꯨꯂꯥꯏ ꯇꯨ ꯊꯥꯎꯖꯟ ꯅꯥꯏꯟ ꯑꯅꯤ ꯁꯨꯕꯗ ꯇ꯭ꯋꯦꯟꯇꯤ ꯁꯦꯕꯦꯟ ꯗꯤꯁꯦꯝꯚꯔ ꯇꯨ ꯊꯥꯎꯖꯟ ꯇ꯭ꯋꯦꯟꯇꯤ ꯑꯍꯨꯝ ꯁꯨꯕꯗ ꯑꯩꯠꯇꯤꯟ ꯖꯅꯋꯥꯔꯤ ꯇꯨ ꯊꯥꯎꯖꯟ ꯇ꯭ꯋꯦꯟꯇꯤ ꯇꯨ ꯃꯔꯤ ꯁꯨꯕꯗ ꯇ꯭ꯋꯦꯟꯇꯤ ꯃꯥꯔꯁ ꯇꯨ ꯊꯥꯎꯖꯟ ꯁꯤꯛꯁꯇꯤꯟ ꯃꯉꯥ ꯁꯨꯕꯗ ꯐꯤꯐꯇꯤꯟ ꯐꯦꯕꯋꯥꯔꯤ ꯇꯨ ꯊꯥꯎꯖꯟ ꯇ꯭ꯋꯦꯟꯇꯤ ꯋꯥꯟ